ꯑꯩꯅ ꯁꯨꯝ ꯁꯦꯔꯦꯟꯁꯦ ꯌꯦꯡꯕ ꯃꯇꯝꯗ ꯑꯩꯈꯣꯏꯒꯤ ꯃꯍꯥ ꯚꯥꯔꯠ ꯍꯥꯏꯕ ꯁꯦꯔꯦꯟꯁꯦ ꯁꯤꯖꯤꯒꯤ ꯑꯩꯈꯣꯏ ꯁꯦꯔꯦꯟꯁꯤꯅ ꯌꯥꯝꯅ ꯏꯟꯇꯔꯦꯁ ꯑꯣꯏꯅ ꯏꯟꯇꯔꯦꯁꯇꯤꯡ ꯑꯣꯏꯅ ꯌꯥꯝꯅ ꯄꯥꯝꯖꯅ ꯌꯦꯡꯖꯒꯤꯕ ꯁꯦꯔꯦꯟꯅꯤ ꯃꯁꯤꯗꯩꯗ ꯑꯩꯈꯣꯏ ꯌꯥꯝꯅ ꯅꯨꯡꯉꯥꯏ ꯌꯦꯡꯕꯗ ꯑꯗꯨꯕꯨ ꯀꯩꯅꯣ ꯇꯧꯕ ꯀꯥꯟꯁꯤꯗ ꯑꯩꯅ ꯈ꯭ꯋꯥꯏꯗꯒꯤ ꯅꯨꯡꯉꯥꯏꯖꯒꯤꯕ ꯃꯇꯥꯡ ꯍꯥꯏꯔꯒꯗꯤ ꯑꯩꯈꯣꯏꯒꯤ ꯚꯤꯝ ꯃꯆꯤꯟ ꯃꯅꯥꯎ ꯄꯥꯟꯗꯞ ꯃꯆꯤꯟ ꯃꯅꯥꯎ ꯃꯉꯥꯅ ꯑꯩꯈꯣꯏꯒꯤ ꯕꯤꯔꯥꯠꯇ ꯂꯣꯠꯄꯒꯤ ꯃꯇꯥꯡꯗ ꯃꯣꯏꯒꯤ ꯃꯥꯒꯤ ꯃꯥꯒꯤ ꯑꯩꯈꯣꯏ ꯃꯆꯤꯟ ꯃꯅꯥꯎ ꯃꯉꯥꯁꯤꯅ ꯑꯩꯈꯣꯏꯒꯤ ꯑꯥꯔꯖꯨꯟꯅ ꯑꯩꯈꯣꯏ ꯖꯒꯣꯏ ꯁꯥꯕꯒꯤ ꯖꯒꯣꯏ ꯁꯥꯕꯤ ꯑꯃꯒꯤ ꯅꯨꯄꯤꯒꯤ ꯁꯛꯂꯣꯟ ꯂꯧꯔꯒ ꯂꯩꯕ ꯑꯗꯨꯝ ꯀꯩꯅꯣꯅ ꯀꯔꯤ ꯃꯌꯥꯝꯕ ꯑꯍꯟ ꯌꯨꯗꯤꯁꯇꯤꯔꯁꯤꯅ ꯑꯩꯈꯣꯏꯒꯤ ꯄꯟꯗꯤꯠ ꯑꯣꯏꯅ ꯂꯩꯒꯤꯕ ꯑꯗꯒꯤ ꯃꯆꯤꯟ ꯃꯅꯥꯎ ꯑꯇꯣꯝꯕ ꯑꯅꯤ ꯅꯣꯀꯨꯜ ꯁꯣꯍꯣꯗꯦꯕꯅ ꯑꯩꯈꯣꯏꯒꯤ ꯁꯒꯣꯟ ꯁꯥ ꯀꯔꯤ ꯀꯔꯤ ꯁꯦꯟꯅꯗꯅ ꯑꯗꯨꯃꯥꯏꯅ ꯁꯒꯣꯟ ꯁꯪꯗ ꯂꯩꯈꯤꯕ ꯑꯗꯩꯗꯒꯤ ꯑꯩꯈꯣꯏꯒꯤ ꯀꯩꯅꯣ ꯚꯤꯝꯅ ꯑꯩꯈꯣꯏꯒꯤ ꯄꯨꯖꯥꯔꯤ ꯑꯣꯏꯗꯅ ꯂꯩꯕꯒꯤ ꯁꯤꯒꯤ ꯃꯇꯥꯡꯁꯦ ꯌꯥꯝꯅ ꯅꯨꯡꯉꯥꯏꯒꯤ ꯍꯥꯏꯇꯔꯦ ꯅꯨꯡꯉꯥꯏꯕꯁꯤꯗ ꯑꯩꯈꯣꯏ ꯚꯤꯝꯅ ꯆꯥꯛ ꯊꯣꯡꯕ ꯀꯩꯅꯣ ꯇꯧꯕ ꯀꯥꯟꯁꯤꯗ ꯆꯥꯛꯇꯤ ꯃꯥꯗꯤ ꯃꯥꯏ ꯄꯨꯟꯁꯤꯁꯤꯗ ꯑꯃꯨꯛ ꯍꯟꯅ ꯆꯥꯛ ꯊꯣꯡꯉꯛꯇꯕ ꯃꯤꯅꯦꯕ ꯑꯗꯨꯒ ꯃꯥꯅ ꯑꯍꯩ ꯁꯥꯗꯅ ꯑꯩꯈꯣꯏꯒꯤ ꯆꯥꯛꯁꯪꯁꯤꯗ ꯆꯥꯛꯁꯦ ꯊꯣꯡꯕ ꯆꯪꯉꯦ ꯃꯥ ꯆꯥꯛ ꯊꯣꯡꯕꯗꯤ ꯍꯩꯇꯕꯅꯤꯅ ꯀꯃꯥꯏꯅ ꯆꯥꯛ ꯊꯣꯡꯒꯅꯤ ꯍꯥꯏꯅ ꯃꯥꯁꯦ ꯈꯜꯂꯒ ꯃꯥꯁꯦ ꯃꯈꯣꯡ ꯁꯥꯡꯅ ꯇꯤꯡꯊꯣꯛꯑꯒ ꯃꯥꯁꯦ ꯀꯞꯄꯦ ꯀꯃꯥꯏꯅ ꯇꯧꯔ ꯆꯥꯛꯇꯤ ꯊꯣꯡꯕ ꯍꯩꯇꯕꯅꯤꯅ ꯑꯗꯨ ꯃꯥꯅ ꯊꯣꯛꯑꯕ ꯑꯃ ꯂꯥꯛꯑꯅꯤꯅ ꯈꯟꯗꯅ ꯑꯩꯈꯣꯏ ꯑꯍꯥꯟꯕꯗ ꯃꯥꯅ ꯆꯦꯡꯁꯦ ꯍꯥꯞꯆꯤꯜꯂꯦ ꯆꯦꯡꯁꯦ ꯍꯥꯟꯅ ꯍꯥꯞꯆꯤꯜꯂꯒ ꯃꯩꯁꯦ ꯍꯦꯛꯇ ꯀꯣꯔꯐꯨꯁꯦ ꯃꯩꯁꯦ ꯃꯩꯖꯥꯎ ꯊꯥꯒꯩ ꯍꯦꯛꯇ ꯌꯥꯝꯅ ꯃꯩꯁꯦ ꯀꯟꯅ ꯊꯥꯔꯦ ꯑꯗꯨꯒ ꯀꯣꯔꯐꯨꯁꯦ ꯊꯥꯡꯒꯠꯂꯒ ꯀꯣꯔꯐꯨꯁꯦ ꯁꯥꯔꯕ ꯃꯇꯨꯡꯗ ꯑꯩꯈꯣꯏꯒꯤ ꯆꯦꯡꯁꯦ ꯍꯥꯞꯆꯤꯟꯕꯅꯤ ꯆꯦꯡ ꯍꯥꯞꯆꯤꯟꯕꯁꯤꯗ ꯆꯦꯡꯁꯤꯗꯒꯤ ꯍꯥꯟꯅ ꯍꯥꯞꯆꯤꯟꯂꯕꯅꯤꯅ ꯆꯦꯡꯁꯦ ꯄꯨꯝꯀꯥ ꯀꯥꯔꯦ ꯑꯗꯨꯒ ꯆꯦꯡꯁꯤꯒꯤ ꯑꯃꯨꯛ ꯉꯥꯏꯍꯥꯛ ꯂꯩꯔꯒ ꯁꯥꯔꯕ ꯃꯇꯨꯡꯗ ꯆꯦꯡꯁꯤ ꯄꯨꯝꯀꯥ ꯀꯥꯔꯦ ꯀꯥꯔꯕ ꯃꯇꯨꯡꯗ ꯀꯩꯅꯣꯁꯦ ꯏꯁꯤꯡꯁꯦ ꯑꯃꯨꯛ ꯍꯥꯞꯆꯤꯜꯂꯦ ꯏꯁꯤꯡ ꯍꯥꯞꯆꯤꯜꯂꯒ ꯃꯥꯅ ꯀꯩꯅꯣꯁꯦ ꯇꯧꯕ ꯀꯥꯟꯁꯦ ꯆꯥꯛꯁꯦ ꯍꯣꯔꯦꯟ ꯂꯣꯏꯔꯛꯄ ꯀꯥꯟꯗꯗꯤ ꯑꯦꯟꯁꯥꯡꯁꯨ ꯆꯥꯛꯁꯨ ꯍꯩꯇꯅ ꯊꯣꯡꯉ ꯀꯩꯏꯝ ꯈꯪꯗꯕꯅꯤꯅ ꯑꯃꯇ ꯆꯥꯕ ꯌꯥꯗ꯭ꯔꯦ ꯑꯗꯨꯗꯒꯤ ꯃꯥ ꯀꯞꯇꯅ ꯂꯥꯏꯁꯦ ꯈꯨꯔꯝꯗꯅ ꯑꯩ ꯀꯃꯥꯏꯅ ꯇꯧꯅꯤ ꯑꯩ ꯁꯣꯏꯗꯅꯃꯛꯀꯤ ꯉꯁꯤꯗꯤ ꯅꯤꯡꯊꯧꯅ ꯍꯥꯠꯈ꯭ꯔꯅꯤ ꯑꯩ ꯀꯃꯥꯏꯅ ꯕꯤꯔꯥꯠꯁꯤꯗ ꯕꯤꯔꯥꯠ ꯅꯤꯡꯊꯧꯅ ꯆꯥꯛ ꯑꯦꯟꯁꯥꯡ ꯅꯤꯡꯊꯧꯅ ꯆꯥꯅꯕ ꯑꯩꯈꯣꯏ ꯅꯤꯡꯊꯧ ꯀꯩꯅꯣ ꯇꯧꯕ ꯆꯥꯅꯕ ꯃꯌꯥꯝꯁꯤꯒꯤ ꯆꯥꯛꯁꯦ ꯂꯣꯏꯅꯃꯛ ꯁꯣꯏꯔꯕꯅꯤꯅ ꯃꯥꯁꯨ ꯄꯥꯈꯠꯇꯅ ꯀꯞꯇꯅ ꯂꯩꯔꯤꯉꯩꯁꯤꯗ ꯑꯩꯈꯣꯏ ꯀꯩꯅꯣ ꯂꯛꯁꯃꯤ ꯏꯃꯥꯁꯤꯅ ꯇꯧꯗꯅ ꯐꯖꯅ ꯑꯍꯥꯎꯕ ꯆꯥꯛ ꯑꯦꯟꯁꯥꯡ ꯁꯦꯝꯕꯤꯔꯒ ꯇꯧꯕꯤꯕ ꯃꯊꯪ ꯃꯊꯪ ꯁꯨꯝ ꯊꯣꯡꯉꯛꯄꯅ ꯃꯥꯗꯤ ꯃꯁꯥꯒꯤ ꯇꯣꯉꯥꯟꯕ ꯑꯩꯈꯣꯏꯒꯤ ꯑꯥ ꯀꯗꯔ ꯑꯃꯁꯨ ꯍꯩꯕꯅꯤꯅ ꯃꯥꯅ ꯆꯥꯛꯇꯤ ꯊꯣꯡꯗꯅ ꯑꯩꯈꯣꯏ ꯄꯨꯖꯥꯔꯤ ꯃꯀꯣꯛ ꯑꯣꯏꯅꯒ ꯑꯣꯏꯍꯟꯗꯅ ꯑꯍꯥꯎꯕ ꯑꯦꯟꯁꯥꯡ ꯀꯩꯅꯣ ꯇꯧꯔꯦꯅ ꯆꯥꯛ ꯑꯦꯟꯁꯥꯡ ꯊꯣꯡꯕ ꯍꯩꯔꯦꯅ ꯑꯗꯨꯃꯥꯏꯅ ꯇꯧꯗꯅ ꯃꯥꯁꯦ ꯄꯨꯖꯥꯔꯤ ꯃꯀꯣꯛ ꯍꯥꯞꯄꯤꯔꯦ ꯄꯨꯖꯥꯔꯤ ꯃꯀꯣꯛ ꯍꯥꯞꯄꯕ ꯃꯇꯨꯡꯗ ꯃꯥꯅ ꯃꯈꯥ ꯇꯥꯕꯁꯤꯡꯗꯨꯗ ꯑꯗꯨ ꯇꯧꯁꯤꯜꯂꯨ ꯑꯗꯨ ꯇꯧꯁꯤꯜꯂꯨ ꯃꯥꯅ ꯄꯥꯈꯣꯟ ꯁꯤ ꯁꯤꯗꯅ ꯃꯥꯅꯅ ꯃꯅꯥ ꯊꯥꯔꯒ ꯇꯧꯒꯤꯕ ꯑꯗꯨꯃꯥꯏꯅ ꯇꯧꯒꯤꯕꯒꯤ ꯃꯇꯥꯡꯗꯨꯃꯁꯨ ꯌꯥꯝꯅ ꯅꯨꯡꯉꯥꯏꯔꯦ ꯑꯗꯨꯒ ꯀꯩꯅꯣ ꯅꯨꯡꯗꯥꯡꯗ ꯀꯩꯅꯣꯒꯤ ꯀꯔꯤ ꯀꯥꯎꯒ꯭ꯔꯦꯅꯦ ꯀꯔꯤ ꯚꯤꯝꯅ ꯀꯩꯅꯣ ꯍꯥꯠꯈꯤꯕꯒꯤ ꯃꯇꯥꯡꯗꯣ ꯀꯤꯖꯣꯚ ꯍꯥꯠꯄꯒꯤ ꯃꯇꯥꯡ ꯃꯥꯅ ꯂꯣꯏꯅꯃꯛ ꯀꯣꯟꯅꯗꯤ ꯃꯣꯏ ꯃꯉꯥꯁꯦ ꯂꯣꯠꯅ ꯂꯩꯔꯝꯕꯁꯤ ꯆꯍꯤ ꯈꯔꯒꯤ ꯃꯇꯨꯡꯗꯗꯤ ꯚꯤꯔꯥꯠ ꯅꯤꯡꯊꯧ ꯂꯥꯟ ꯇꯧꯔꯛꯇꯅ